ꯑꯩꯅ ꯅꯥꯏꯛꯀꯤ ꯁꯣꯔꯨꯝꯗꯒꯤ ꯈꯣꯡꯎꯞ ꯑꯝꯈꯛ ꯂꯩꯖꯩ ꯋꯥꯟ ꯃꯟ ꯐꯥꯗ꯭ꯔꯤꯀꯥꯟꯗ ꯈꯣꯡꯎꯞ ꯑꯗꯨ ꯇꯠꯂꯛꯑꯦ ꯃꯥꯒꯤ ꯀ꯭ꯋꯥꯂꯤꯇꯤꯁꯤ ꯌꯥꯝꯅ ꯐꯠꯇꯦ ꯑꯗꯨꯅ ꯃꯌꯥꯝ ꯅꯥꯏꯛꯀꯤ ꯁꯣꯔꯨꯝ ꯑꯁꯤꯗꯒꯤ ꯃꯌꯥꯝꯅ ꯌꯥꯔꯤꯃꯈꯩ ꯃꯁꯤꯒꯤ ꯗꯨꯀꯥꯟ ꯑꯁꯤꯗꯒꯤꯗꯤ ꯈꯣꯡꯎꯞ ꯑꯁꯤ ꯃꯇꯨꯡ ꯇꯥꯔꯛꯄꯗ ꯂꯧꯕꯤꯗꯅꯕ ꯃꯌꯥꯝꯗ ꯍꯥꯏꯖꯔꯤ